ꯍꯜꯂꯣ ꯁꯤꯁꯦ ꯄꯨꯂꯤꯁ ꯏꯁꯇꯦꯁꯟ ꯑꯣꯏꯕꯤꯔꯕ꯭ꯔꯥ ꯑꯩꯁꯦ ꯀꯝꯄ꯭ꯂꯦꯟ ꯑꯃ ꯊꯥꯡꯒꯠꯆꯒꯦ ꯇꯧꯕꯅꯦ ꯑꯩꯈꯣꯏ ꯑꯣꯟꯂꯥꯏꯟꯗ ꯃꯤꯁꯛ ꯈꯪꯗꯕ ꯃꯤꯁꯤꯡ ꯃꯤꯁꯤꯡꯁꯤꯅ ꯑꯩꯉꯣꯟꯗ ꯐꯣꯟ ꯇꯧꯔꯛ ꯇꯧꯔꯛ ꯑꯒ ꯗꯤꯃꯥꯟꯗ ꯇꯧꯕ ꯑꯃ ꯌꯥꯎꯔꯤꯌꯦ ꯐꯣꯟ ꯅꯝꯕꯔꯁꯨ ꯈꯪꯖꯩ ꯑꯗꯨꯒ ꯕꯤꯗꯤꯑꯣ ꯔꯦꯀꯣꯔꯗ ꯀꯩꯀꯥꯁꯨ ꯂꯣꯏꯅ ꯂꯩꯖꯩ ꯎꯝ ꯑꯗꯣ ꯁꯣꯏꯗꯅ ꯐꯥꯕꯤꯅꯕ ꯇꯧꯕꯤꯌꯣ ꯂꯥꯛꯄꯨꯗꯤ ꯂꯥꯛꯆꯒꯦ ꯑꯩ ꯍꯌꯦꯡ